ꯀꯔꯤꯒꯨꯝꯕ ꯑꯩꯈꯣꯏꯒꯤ ꯏꯃꯨꯡꯗ ꯃꯤ ꯑꯃ ꯅꯥꯔꯕꯗꯤ ꯃꯗꯨꯗ ꯊꯣꯡꯕ ꯌꯦꯟꯁꯥꯡ ꯃꯊꯦꯜꯁꯤꯡ ꯑꯗꯨꯗꯤ ꯆꯝꯐꯨꯠ ꯀꯥꯡꯁꯣꯏ ꯍꯪꯒꯥꯝ ꯐꯨꯠꯄ ꯍꯋꯥꯏ ꯊꯣꯡꯕ ꯃꯗꯨꯅꯤ ꯃꯗꯨ ꯆꯥꯔꯤꯕꯒꯤ ꯃꯔꯝꯗꯤ ꯍꯛꯆꯥꯡꯗ ꯌꯥꯝꯅ ꯀꯥꯟꯅꯍꯜꯂꯤ